ꯂꯥꯏ ꯌꯦꯛꯄ ꯑꯁꯤꯅ ꯃꯤꯑꯣꯏꯕꯗ ꯏꯊꯤꯜ ꯄꯤꯍꯟꯅꯤꯡꯉꯤ ꯃꯔꯝꯗꯤ ꯅꯦꯆꯔꯒꯤ ꯑꯣꯏꯅ ꯆꯤꯡ ꯄꯥꯠ ꯇꯨꯔꯦꯟ ꯑꯃꯗꯤ ꯅꯨꯃꯤꯠ ꯊꯥ ꯊꯥꯋꯥꯟꯃꯤꯆꯥꯛ ꯌꯦꯛꯂꯛꯄ ꯃꯇꯝꯗ ꯍꯥꯏꯕꯗꯤ ꯑꯩꯈꯣꯏꯒꯤ ꯂꯥꯏ ꯑꯁꯤꯅ ꯀꯔꯤ ꯇꯥꯛꯏ ꯀꯝꯍꯥꯏꯅ ꯇꯧꯏ ꯍꯥꯏꯕ ꯑꯗꯨ ꯐꯣꯡꯗꯣꯛꯏ ꯃꯔꯝ ꯑꯁꯤꯅ ꯇꯨꯡꯗ ꯂꯥꯛꯀꯗꯧꯔꯤꯕ ꯏꯆꯥ ꯏꯅꯥꯎ ꯑꯃꯗꯤ ꯁ꯭ꯇꯨꯗꯦꯟ ꯈꯨꯗꯤꯡꯃꯛ ꯄꯦꯟꯇꯤꯡꯗ ꯁꯔꯨꯛ ꯌꯥꯍꯟꯅꯤꯡꯉꯤ ꯄꯦꯟꯇꯤꯡ ꯑꯁꯤꯕꯨ ꯌꯥꯝꯅ ꯃꯔꯨ ꯑꯣꯏꯅ ꯂꯨꯝꯅ ꯂꯧꯍꯟꯅꯤꯡꯉꯤ